ꯌꯨꯅꯤꯕꯔꯁ ꯑꯁꯤꯗ ꯑꯇꯣꯞꯄ ꯒ꯭ꯔꯍꯁꯤꯡꯗ ꯊꯋꯥꯏ ꯄꯥꯟꯕ ꯖꯤꯕ ꯑꯃꯈꯛ ꯅꯠꯇ ꯌꯥꯝ ꯂꯩꯔꯝꯒꯅꯤ ꯍꯥꯏꯅ ꯑꯩ ꯈꯜꯂꯦ ꯍꯥꯏꯗꯤ ꯌꯨꯅꯤꯕꯔꯁꯦ ꯌꯥꯝ ꯆꯥꯎꯋꯦ ꯑꯩꯈꯣꯏ ꯑꯩꯈꯣꯏꯗ ꯑꯩꯈꯣꯏ ꯑꯩꯈꯣꯏꯒꯤ ꯑꯩꯈꯣꯏꯅ ꯈꯪꯂꯤꯕ ꯄ꯭ꯂꯥꯅꯦꯠ ꯈꯔꯁꯤꯗꯤ ꯌꯥꯝ ꯌꯥꯝꯕ ꯅꯠꯇꯦ ꯍꯥꯏꯇꯥꯔꯦ ꯌꯨꯅꯤꯕꯔꯁꯀ ꯌꯦꯡꯅꯔꯨ ꯀꯥꯟꯗꯗꯤ ꯌꯨꯅꯤꯕꯔꯁꯁꯤꯒꯤ ꯁꯤꯒꯤ ꯃꯅꯨꯡꯁꯤꯗ ꯒꯦꯂꯦꯛꯁꯤ ꯀꯩꯀꯥ ꯃꯌꯥꯝ ꯂꯩꯔꯤꯅꯤ ꯒꯦꯂꯦꯛꯁꯤ ꯃꯅꯨꯡꯁꯤꯗ ꯑꯩꯈꯣꯏ ꯑꯩꯈꯣꯏꯒꯤ ꯄ꯭ꯂꯥꯅꯦꯠ ꯃꯌꯥꯝ ꯑꯃ ꯑꯩꯈꯣꯏ ꯑꯩꯈꯣꯏꯒꯤ ꯍꯧꯖꯤꯛ ꯍꯧꯖꯤꯛ ꯑꯩꯈꯣꯏꯒꯤ ꯄ꯭ꯔꯤꯊꯤꯕꯤꯁꯤꯅ ꯂꯩꯔꯤꯕ ꯒꯦꯂꯦꯛꯁꯤ ꯑꯩꯈꯣꯏꯒꯤ ꯃꯤꯜꯀꯤ ꯋꯦ ꯁꯤꯁꯤꯗꯁꯨ ꯑꯩꯈꯣꯏꯅ ꯈꯪꯕ ꯉꯝꯂꯤꯕ ꯄ꯭ꯂꯥꯅꯦꯠꯁꯤ ꯈꯔ ꯈꯛꯇꯅꯤ ꯍꯥꯏꯇꯥꯔꯦ ꯑꯇꯣꯞꯄ ꯃꯤꯜꯀꯤ ꯋꯦꯒꯤ ꯑꯩꯈꯣꯏꯒꯤ ꯑꯩꯈꯣꯏ ꯒꯦꯂꯦꯛꯁꯤ ꯃꯅꯨꯡꯁꯤꯗ ꯄ꯭ꯂꯥꯅꯦꯠ ꯐꯅꯌꯥꯝ ꯑꯃ ꯂꯩꯔꯤꯅꯦ ꯑꯁꯤꯗ ꯒꯦꯂꯦꯛꯁꯤ ꯀꯌꯥ ꯑꯃ ꯌꯨꯅꯤꯕꯔꯁ ꯁꯤꯗ ꯂꯩꯔꯤꯅꯦ ꯍꯥꯏꯗꯤ ꯑꯗꯨꯒ ꯑꯇꯣꯞꯄ ꯒꯦꯂꯦꯛꯁꯤ ꯃꯈꯩꯗꯁꯨ ꯁꯨꯃꯥꯏꯅ ꯑꯇꯣꯞꯄ ꯖꯤꯕ ꯄꯥꯟꯕ ꯍꯥꯏꯇꯥꯔꯦ ꯂꯩꯔꯝꯅꯤ ꯍꯥꯏꯅ ꯑꯗꯨꯝ ꯈꯜꯂꯦ ꯑꯩ ꯁꯨꯝ ꯑꯩꯈꯣꯏꯅ ꯀꯔꯤ ꯍꯥꯏꯅꯤ ꯑꯩ ꯏꯁꯥꯃꯛ ꯑꯇꯣꯞꯄ ꯒꯦꯂꯦꯛꯁꯤ ꯑꯃꯗ ꯂꯩꯔꯝꯅꯤ ꯍꯥꯏꯕ ꯐꯥꯎ ꯑꯩ ꯈꯟꯕ ꯌꯥꯎꯋꯦ ꯍꯥꯏꯗꯤ ꯄꯦꯔꯦꯂꯦꯜ ꯋꯥꯔꯜ ꯍꯥꯏꯇꯥꯔꯦꯀꯣ ꯑꯩꯈꯣꯏꯅ ꯁꯤꯗ ꯇꯧꯔꯤꯁꯦ ꯑꯩꯈꯣꯏꯒꯤ ꯂꯥꯏꯐ ꯂꯥꯏꯟꯁꯦ ꯃꯥꯟꯅꯔꯒ ꯈꯣꯠꯂꯒ ꯑꯇꯣꯞꯄ ꯃꯐꯝꯗ ꯂꯩꯔꯝꯅꯤ ꯍꯥꯏꯕꯁꯨ ꯑꯩ ꯌꯥꯝ ꯑꯗꯨꯝ ꯈꯜꯂꯦ